ꯂꯝꯀꯣꯏꯕꯁꯤꯡꯒꯤꯗꯃꯛꯇ ꯍꯣꯝ ꯏꯁꯇꯦꯒꯤ ꯈꯨꯗꯣꯡꯆꯥꯕ ꯄꯤꯗꯦ ꯑꯗꯨꯒ ꯄꯤꯔꯤꯕ ꯁꯥꯔꯚꯤꯁꯁꯤꯡ ꯑꯁꯤꯁꯨ ꯂꯩꯇꯦ ꯃꯐꯝ ꯑꯁꯤꯗ ꯍꯣꯇꯦꯜ ꯍꯣꯇꯦꯜꯁꯨ ꯂꯩꯇꯦ ꯑꯗꯨꯒ ꯚꯤꯖꯤꯇꯔꯁꯤꯡꯅ ꯃꯐꯝ ꯑꯁꯤꯗ ꯂꯥꯛꯄ ꯃꯇꯝꯗ ꯏꯝꯐꯥꯜꯗ ꯂꯩꯒꯅꯤ ꯀꯛꯆꯤꯡꯒꯤ ꯑꯣꯏꯅꯗꯤ ꯂꯩꯇꯦ